ꯍꯂꯣ ꯁꯤꯕꯨ ꯗꯨꯀꯥꯟ ꯐꯝꯕ ꯒ꯭ꯔꯣꯁꯔꯤ ꯗꯨꯀꯥꯟꯗꯨꯔ ꯑꯥꯂꯨ ꯈꯔ ꯀꯔꯤ ꯀꯔꯤ ꯗꯨꯀꯥꯟꯒꯤ ꯒ꯭ꯔꯣꯁꯔꯤ ꯈꯔ ꯂꯧꯒꯦ ꯍꯣꯏ ꯑꯥꯂꯨ ꯇꯤꯜꯍꯧ ꯆꯅꯝ ꯊꯥꯎꯁꯨ ꯌꯥꯎꯗꯣꯏꯅꯤ ꯊꯥꯎꯁꯨ ꯌꯥꯎꯗꯣꯏꯅꯤ ꯊꯥꯎ ꯑ ꯍꯋꯥꯏ ꯆꯦꯡꯋꯥꯏꯁꯨ ꯌꯥꯎꯗꯣꯏꯅꯤ ꯄꯋꯥ ꯑꯃꯃꯝ ꯄꯤꯔꯛꯑꯣ ꯍꯋꯥꯏꯗꯣ ꯑꯦ ꯑꯣ ꯌꯥꯝꯕꯗ ꯌꯥꯗꯧꯕ ꯑꯣꯏꯔꯒꯅ ꯑꯣ ꯈꯔ ꯄꯤꯕꯤꯔꯛꯑꯣ ꯄ꯭ꯔꯞ ꯄ꯭ꯔꯞ ꯄꯩꯁꯥꯗꯨꯁꯨꯀꯣ ꯑꯋꯥꯠ ꯑꯄꯥ ꯍꯔ ꯑꯗꯨꯝ ꯂꯩꯅꯔꯒ ꯂꯣꯏꯔꯦ ꯂꯥꯏꯟꯗ ꯑꯗꯨꯝ ꯊꯥꯕꯤꯔꯁꯨ ꯌꯥꯏ ꯀꯩꯁꯨ ꯀꯥꯏꯗꯦ ꯑꯗꯨꯅ ꯀꯤꯂꯣ ꯑꯅꯤ ꯑꯅꯤꯒꯤ ꯆꯥꯡ ꯄꯤꯔꯛꯑꯣ ꯑꯣ ꯑ ꯍꯣꯏꯗ ꯍꯣꯏ ꯍꯣꯏ ꯑꯗꯨꯒ ꯀꯩꯅꯣꯁꯨ ꯋꯥꯠꯂꯤꯍꯦ ꯃꯩꯈꯦꯠꯀꯨꯝꯕ ꯈꯔ ꯄꯤꯔꯛꯑꯣ ꯃꯩꯈꯦꯠ ꯄꯤꯀꯦꯠ ꯑꯃ ꯍꯦꯛ ꯄꯤꯕꯤꯔꯛꯑꯣ ꯑꯗꯨꯗꯤ ꯙꯨꯞ ꯙꯨꯞ ꯊꯥꯅꯕꯗꯣ ꯙꯨꯞꯇꯣ ꯂꯥꯏ ꯊꯥꯎꯃꯩ ꯊꯥꯟꯕꯩꯗꯣ ꯙꯨꯞꯇꯣ ꯑꯗꯨꯁꯨ ꯄꯦꯀꯦꯠ ꯇꯔꯥꯃꯨꯛ ꯑꯗꯨꯃ ꯄꯤꯁꯟꯂꯛꯑꯣ ꯑꯃꯨꯛ ꯑꯩꯉꯣꯟꯗ ꯃꯆꯤꯠ ꯃꯆꯤꯠ ꯂꯧꯗꯧ ꯁꯔꯨꯛ ꯍꯣꯏ ꯍꯤꯡꯁꯥꯞꯇꯨꯁꯨ ꯑꯗꯨ ꯇꯧꯔꯣ ꯄꯥꯊꯣꯛꯄꯤꯔꯣ ꯍꯣꯏ ꯍꯣꯏ ꯍꯣꯏ ꯌꯥꯏ ꯌꯥꯏ ꯑꯋꯥꯠꯄꯗꯨꯁꯨ ꯀꯣꯟꯅ ꯍꯥꯏꯔꯛꯑꯒꯦ ꯑꯗꯨꯗꯤ ꯑ ꯍꯧꯖꯤꯛ ꯏꯗꯧꯔꯤꯕ ꯀꯩꯅꯣ ꯏꯗꯅ ꯂꯧꯅꯔꯤꯕ ꯄꯣꯠꯁꯦ ꯁꯤꯒꯤ ꯃꯇꯨꯡꯗꯁꯨ ꯑꯋꯥꯠꯄ ꯈꯔꯁꯨ ꯑꯗꯨꯝ ꯂꯩꯔꯛꯀꯅꯤꯅ ꯍꯣꯏ ꯆꯦꯡꯁꯨꯅꯤꯅꯦꯍꯦ ꯆꯨꯝꯃꯤꯅꯦꯍꯦ ꯈ꯭ꯋꯥꯏ ꯃꯔꯨꯑꯣꯏꯕ ꯆꯦꯡ ꯈ꯭ꯋꯥꯏ ꯃꯔꯨꯑꯣꯏꯕ ꯆꯦꯡꯅꯤꯅꯦ ꯆꯦꯡꯁꯦ ꯀꯤꯂꯣ ꯐꯤꯞꯇꯤ ꯀꯦꯖꯤ ꯑꯗꯨꯝ ꯍꯥꯞꯆꯜꯂꯛꯑꯣ ꯑꯩꯅ ꯀꯥꯎꯔꯨꯕꯅꯅꯤ ꯍꯣꯏ ꯍꯣꯏ ꯍꯣꯏ ꯆꯨꯝꯃꯤ ꯆꯨꯝꯃꯤ

ꯂꯣꯏꯅꯔꯕꯅꯤꯅ ꯍꯧꯖꯤꯛꯀꯤꯗꯤ ꯐꯔꯦ ꯐꯔꯦ ꯊꯝꯃꯒꯦꯀꯣ